ꯍꯂꯣ ꯍꯂꯣ ꯁꯤꯕꯨ ꯏꯌꯥꯝꯕ ꯕꯤꯁꯇꯔꯦꯒꯤ ꯅꯝꯕꯔ ꯅꯠꯇ꯭ꯔꯣ ꯑꯩ ꯒꯝꯚꯤꯔꯁꯤꯡꯅꯦ ꯏꯌꯥꯝꯕ ꯑꯩ ꯅꯣꯏꯗ ꯂꯥꯛꯀꯦ ꯇꯧꯕ ꯀꯩꯅꯣ ꯅꯣꯏꯒꯤ ꯆꯤꯔꯨ ꯗꯥꯟꯁ ꯌꯦꯡꯕ ꯂꯥꯛꯀꯦ ꯇꯧꯕ

ꯑꯩ ꯍꯧꯖꯤꯛ ꯍꯣꯇꯦꯜꯗ ꯂꯩꯌꯦꯕꯀꯣ ꯑꯗꯨ ꯀꯩꯅꯣ ꯇꯤꯀꯦꯠꯀꯨꯝꯕꯗꯤ ꯀꯃꯥꯏꯅ ꯑꯣ ꯑꯗꯨ ꯏꯌꯥꯝꯕ ꯑꯗꯨ ꯀꯩꯅꯣ ꯌꯨꯇ꯭ꯌꯨꯕꯇꯗꯤ ꯂꯥꯏꯞ ꯊꯥꯕ꯭ꯔꯣ ꯑꯣ ꯑꯗꯨꯗꯤ ꯑꯩ ꯍꯧꯖꯤꯛ ꯍꯣꯇꯦꯜꯗ ꯂꯩ ꯍꯣꯔꯦꯟ ꯂꯥꯛꯂꯝꯗꯥꯏꯗ ꯐꯣꯟ ꯑꯃꯨꯛ ꯇꯧꯔꯛꯀꯦ ꯑꯣ ꯏꯌꯥꯝꯕ ꯍꯣꯏ ꯌꯥꯝ ꯅꯨꯡꯉꯥꯏꯔꯦ ꯏꯌꯥꯝꯕ